ꯏꯟꯁꯨꯔꯦꯟꯁꯁꯦ ꯃꯈꯜ ꯃꯌꯥꯝ ꯂꯩꯌꯦ ꯂꯥꯏꯐ ꯏꯟꯁꯨꯔꯦꯟꯁ ꯍꯥꯏꯕ ꯍꯥꯏꯕ ꯃꯦꯗꯤꯀꯦꯜ ꯍꯥꯏꯕ ꯑꯗꯒꯤ ꯚꯦꯍꯦꯀꯜ ꯍꯥꯏꯕ ꯑꯗꯨꯒ ꯑꯉꯥꯡꯒꯤ ꯑꯣꯏꯕ ꯄꯣꯂꯤꯁꯤ ꯃꯅꯤ ꯕꯦꯒ ꯄꯣꯂꯤꯁꯤ ꯍꯥꯏꯕ ꯃꯈꯟ ꯃꯈꯟ ꯃꯌꯥꯝ ꯂꯩꯌꯦ ꯏꯟꯁꯨꯔꯦꯟꯁꯁꯤꯗ ꯑꯗꯨꯒ ꯂꯥꯏꯐ ꯏꯟꯁꯨꯔꯦꯟꯁ ꯍꯥꯏꯔꯒꯗꯤ ꯑꯩꯈꯣꯏ ꯃꯤꯑꯣꯏꯕꯁꯤꯅ ꯁꯤꯔꯥ ꯀꯥꯟꯗ ꯐꯪꯗꯣꯏꯅꯦ ꯑꯗꯨꯒ ꯇꯥꯝ ꯏꯟꯁꯨꯔꯦꯟꯁ ꯍꯥꯏꯕꯁꯤꯅ ꯑꯩꯈꯣꯏꯅ ꯌꯥꯎꯔꯤꯕ ꯇꯔꯥꯃꯉꯥꯒꯤ ꯌꯥꯎꯒꯦꯔꯥ ꯀꯨꯟꯒꯤ ꯌꯥꯎꯒꯦꯔꯥ ꯀꯨꯟ ꯃꯉꯥꯒꯤ ꯌꯥꯎꯒꯦꯔꯥ ꯍꯥꯏꯔꯤꯕ ꯀꯩꯅꯣꯁꯤꯅ ꯃꯦꯆꯤꯌꯣꯔ ꯑꯣꯏꯔ ꯀꯥꯟꯗ ꯐꯪꯗꯣꯏꯅꯦ ꯑꯗꯨꯒ ꯏꯟꯁꯨꯔꯦꯟꯁ ꯍꯨꯟꯕꯒꯤ ꯅꯤꯌꯣꯝꯁꯦ ꯁꯤꯗꯤ ꯀꯃꯥꯏꯅ ꯇꯧꯏ ꯍꯥꯏꯕ ꯀꯥꯟꯗ ꯑꯩꯈꯣꯏꯒꯤ ꯑꯩꯅ ꯍꯥꯐ ꯏꯌꯔꯂꯤ ꯍꯨꯟꯕ ꯂꯩ ꯏꯌꯔꯂꯤ ꯍꯨꯟꯕ ꯂꯩ ꯑꯗꯨꯒ ꯀ꯭ꯋꯥꯇꯔꯂꯤ ꯍꯨꯟꯕ ꯂꯩ ꯀ꯭ꯋꯥꯇꯔꯂꯤ ꯑꯗꯨꯒꯤ ꯃꯇꯨꯡꯏꯟꯅ ꯑꯩꯅ ꯌꯥꯎꯖꯔꯤꯕ ꯃꯇꯨꯡ ꯏꯟꯅ ꯄꯩꯁꯥꯁꯦ ꯂꯦꯞꯇꯣꯏꯅꯦ ꯑꯗꯨꯒ ꯑꯩꯒꯤ ꯆꯍꯤꯒꯤꯁꯨ ꯆꯍꯤꯒꯤꯁꯨ ꯃꯇꯨꯡ ꯏꯟꯅ ꯂꯦꯞꯄꯦ ꯃꯥꯁꯦ ꯍꯨꯟꯕꯒꯤ ꯄꯩꯁꯥꯁꯤꯗꯤ ꯃꯤ ꯑꯃꯒ ꯃꯤ ꯑꯃꯒ ꯃꯥꯟꯅꯔꯣꯏ ꯆꯍꯤꯒꯤ ꯃꯇꯨꯡ ꯏꯟꯅ ꯂꯦꯞꯄꯦ ꯑꯗꯨ ꯃꯅꯤ ꯕꯦꯒ ꯄꯣꯂꯤꯁꯤ ꯍꯥꯏꯕꯁꯤꯅ ꯑꯩꯈꯣꯏ ꯃꯆꯤ ꯃꯉꯥ ꯃꯉꯥꯗ ꯏꯟꯅ ꯌꯥꯎꯔꯤꯕ ꯏꯟꯁꯨꯔꯦꯟꯁꯇꯨꯒꯤ ꯄꯩꯁꯥ ꯁꯝꯅ ꯌꯥꯎꯔꯤꯕ ꯏꯟꯁꯨꯔꯦꯟꯁꯇꯨ ꯆꯍꯤ ꯃꯉꯥ ꯃꯉꯥꯗ ꯄꯩꯁꯥꯁꯦ ꯑꯃꯨꯛ ꯍꯟꯕꯤꯔꯛꯀꯅꯤ ꯆꯍꯤ ꯃꯉꯥ ꯈꯨꯗꯤꯡꯒꯤ ꯍꯟꯕꯤꯔꯛꯀꯅꯤ ꯑꯗꯨꯒ ꯍꯜꯂꯤꯕ ꯄꯩꯁꯥꯁꯦ ꯑꯃꯨꯛ ꯍꯌꯦꯡ ꯑꯩꯅ ꯁꯝꯅ ꯂꯨꯄꯥ ꯂꯥꯛ ꯇꯔꯥꯒꯤ ꯌꯥꯎꯔꯦꯅ ꯈꯜꯂꯁꯤ ꯂꯥꯛ ꯇꯔꯥꯒꯤ ꯌꯥꯎꯕꯁꯦ ꯑꯩꯉꯣꯟꯗ ꯆꯍꯤ ꯃꯉꯥ ꯃꯉꯥꯗ ꯁꯝꯅ ꯂꯨꯄꯥ ꯂꯤꯁꯤꯡ ꯂꯥꯛ ꯑꯃꯃꯝ ꯍꯜꯂꯛꯑꯦꯅ ꯂꯧꯔꯁꯤ ꯂꯥꯛ ꯑꯃꯃꯝ ꯍꯜꯂꯛꯄꯁꯦ ꯆꯍꯤ ꯃꯉꯥ ꯃꯉꯥꯗ ꯑꯩ ꯆꯍꯤ ꯃꯔꯤꯒꯤ ꯇꯥꯝ ꯆꯍꯤ ꯀꯨꯟ ꯃꯉꯥꯒꯤ ꯌꯥꯎꯔꯦ ꯈꯜꯂꯁꯦ ꯂꯤꯁꯤꯡ ꯌꯥꯡꯈꯩ ꯌꯥꯡꯈꯩ ꯍꯜꯂꯛꯑꯦꯅ ꯂꯧꯔꯁꯦ ꯑꯗꯨ ꯂꯤꯁꯤꯡ ꯌꯥꯡꯈꯩ ꯌꯥꯡꯈꯩ ꯍꯜꯂꯛꯄꯁꯦ ꯑꯩ ꯃꯔꯤꯔꯛ ꯊꯣꯛꯅ ꯍꯜꯂꯛꯈꯤꯗꯣꯏꯅꯤ ꯃꯉꯥꯔꯛ ꯊꯣꯛꯅ ꯂꯩꯍꯧꯔ ꯃꯇꯨꯡꯗ ꯑꯃꯨꯛ ꯑꯩ ꯃꯦꯆꯤꯌꯣꯔ ꯑꯣꯏꯔ ꯀꯥꯟꯗ ꯑꯃꯨꯛ ꯑꯗꯨꯒꯤ ꯐꯪꯐꯝ ꯊꯣꯛꯄ ꯄꯩꯁꯥꯗꯣ ꯑꯃꯨꯛ ꯐꯪꯗꯣꯏꯅꯦꯕ ꯑꯩꯈꯣꯏꯅ ꯑꯩ ꯂꯥꯛ ꯇꯔꯥꯒꯤ ꯌꯥꯎꯔꯦ ꯇꯔꯥꯁꯦ ꯑꯗꯨꯝ ꯐꯪꯗꯣꯏꯅꯦ ꯑꯩꯅ ꯍꯥꯟꯅ ꯐꯪꯈꯤꯕ ꯃꯌꯥꯝꯗꯣ ꯑꯗꯨꯗꯨꯅ ꯑꯩꯅ ꯑꯇꯣꯡꯕ ꯍꯦꯟꯅ ꯐꯪꯕ ꯑꯣꯏꯗꯣꯏꯅꯦꯕ ꯑꯗꯨꯒ ꯂꯥꯛ ꯇꯔꯥꯒꯤ ꯌꯥꯎꯔꯦꯅ ꯂꯥꯛ ꯇꯔꯥꯗꯨꯗꯪ ꯐꯪꯉ ꯇꯣꯛꯑꯣꯏꯑꯕ ꯑꯗꯨꯒꯤ ꯕꯣꯅꯁ ꯑꯃꯨꯛ ꯍꯥꯞꯄ ꯐꯪꯒꯅꯤ ꯑꯗꯨꯒ ꯑꯉꯥꯡꯒꯤꯁꯨ ꯏꯟꯁꯨꯔꯦꯟꯁ ꯄꯣꯂꯤꯁꯤ ꯐꯖ ꯐꯖꯕ ꯌꯥꯝ ꯂꯩꯌꯦ ꯍꯧꯖꯤꯛꯇꯤ ꯅꯨꯄꯤ ꯃꯆꯥꯗꯪꯒꯤ ꯑꯣꯏꯕ ꯁꯔꯀꯥꯔꯅꯁꯨ ꯑꯅꯧ ꯑꯅꯧꯕ ꯌꯣꯖꯅꯥ ꯑꯗꯨ ꯑꯗꯥ ꯃꯌꯥꯝ ꯊꯝꯕꯤꯔꯒ ꯑꯅꯧ ꯑꯅꯧꯕ ꯐꯖ ꯐꯖꯕ ꯄꯣꯂꯤꯁꯤ ꯃꯌꯥꯝ ꯑꯃ ꯂꯩꯒꯔꯦ ꯑꯗꯨ ꯑꯩꯗꯤ ꯏꯆꯝ ꯆꯝꯅ ꯇꯥꯝ ꯏꯟꯁꯨꯔꯦꯟꯁ ꯑꯃꯈꯛ ꯌꯥꯎꯋꯦ ꯑꯗꯨꯒ ꯑꯩꯇꯩꯗꯤ ꯌꯥꯎꯖꯗꯦ ꯑꯗꯨꯕꯨ ꯑꯩ ꯇꯥꯝ ꯏꯟꯁꯨꯔꯦꯟꯁꯁꯦ ꯀꯩꯅꯣꯗ ꯏꯌꯥꯔꯂꯤ ꯑꯣꯏꯅ ꯊꯤꯌꯦ